ꯂꯩꯕꯥꯛꯀꯤ ꯑꯣꯏꯕ ꯏꯔꯥꯡ ꯑꯃꯗꯤ ꯁꯦꯟꯇꯔꯒꯤ ꯑꯣꯏꯕ ꯏꯔꯥꯡ ꯄꯔꯥꯡꯁꯤꯡ ꯈꯨꯗꯤꯡꯃꯛꯁꯦ ꯁꯣꯁꯦꯜ ꯃꯦꯗꯤꯌꯥꯒꯤ ꯃꯇꯦꯡꯅ ꯑꯩꯈꯣꯏꯁꯦ ꯂꯣꯏꯅꯃꯛ ꯎꯕ ꯐꯪꯍꯜꯂꯦ ꯑꯔꯥꯞ ꯑꯔꯥꯞꯄ ꯈꯨꯡꯒꯪꯁꯤꯡꯗ ꯑꯩꯈꯣꯏꯒꯤ ꯊꯣꯛꯈꯤꯕ ꯊꯧꯗꯣꯛ ꯋꯥꯊꯣꯛ ꯀ꯭ꯔꯥꯏꯁꯤꯁ ꯃꯌꯥꯝꯁꯨ ꯁꯣꯁꯦꯜ ꯃꯦꯗꯤꯌꯥꯒꯤ ꯃꯇꯦꯡꯅ ꯑꯩꯈꯣꯏ ꯂꯣꯏꯅꯕꯛ ꯎꯕ ꯐꯪꯉꯦ ꯁꯣꯁꯦꯜ ꯃꯦꯗꯤꯌꯥꯅ ꯑꯩꯈꯣꯏꯒꯤꯗꯃꯛꯇ ꯑꯐꯕ ꯂꯝꯕꯤ ꯇꯥꯛꯄꯤꯕꯒꯨꯝꯅ ꯂꯥꯞꯅ ꯂꯩꯒꯤꯕ ꯏꯃꯥꯟꯅꯕꯤ

ꯁꯣꯁꯦꯜ ꯃꯦꯗꯤꯌꯥꯅ ꯑꯩꯈꯣꯏꯒꯤꯗꯃꯛꯇ ꯃꯤꯠ ꯅꯥ ꯁꯤꯡꯍꯜꯂꯦ ꯁꯣꯁꯦꯜ ꯃꯦꯗꯤꯌꯥꯒꯤ ꯃꯇꯦꯡꯅ ꯑꯩꯈꯣꯏꯁꯦ ꯋꯥꯈꯟꯁꯦ ꯅꯨꯡꯉꯥꯏꯍꯜꯂꯦ ꯑꯍꯜ ꯑꯣꯏꯔꯕ ꯋꯥꯈꯟ ꯄꯣꯊꯥꯕ ꯉꯝꯗꯕ ꯂꯩꯕ ꯈꯨꯗꯤꯡꯃꯛ ꯁꯣꯁꯦꯜ ꯃꯦꯗꯤꯌꯥꯒꯤ ꯃꯇꯦꯡꯅ ꯑꯋꯥ ꯑꯅꯥ ꯀꯥꯎꯊꯣꯛꯍꯜꯂꯦ ꯑꯃꯗꯤ ꯅꯨꯡꯉꯥꯏꯕ ꯋꯥꯈꯟ ꯅꯨꯡꯉꯥꯏꯅ ꯄꯣꯊꯥꯕꯁꯨ ꯐꯪꯍꯜꯂꯦ ꯁꯣꯁꯦꯜ ꯃꯦꯗꯤꯌꯥꯅ ꯑꯩꯈꯣꯏꯅ ꯎꯗꯕ ꯈꯪꯗꯕ ꯃꯐꯝꯗ ꯆꯠꯄ ꯉꯝꯗꯕ ꯃꯐꯝ ꯎꯕ ꯉꯝꯗꯕ ꯄꯣꯠꯁꯤꯡ ꯎꯍꯟꯕ ꯈꯪꯍꯟꯕ ꯈꯨꯗꯤꯡꯃꯛ ꯁꯣꯁꯦꯜ ꯃꯦꯗꯤꯌꯥꯒꯤ ꯃꯇꯦꯡꯅ ꯐꯪꯂꯦ ꯁꯣꯁꯦꯜ ꯃꯦꯗꯤꯌꯥꯕꯨ ꯑꯁꯨꯛꯀꯤ ꯃꯇꯤꯛ ꯀꯥꯅꯕ ꯄꯤꯔꯦ ꯁꯣꯁꯦꯜ ꯃꯦꯗꯤꯌꯥꯅ ꯃꯤꯑꯣꯏꯕꯁꯤꯡꯗ ꯑꯁꯨꯛꯀꯤ ꯃꯇꯤꯛ ꯀꯥꯅꯕ ꯄꯤ ꯑꯩꯒꯤꯗꯃꯛꯇꯗꯤ ꯁꯣꯁꯦꯜ ꯃꯦꯗꯤꯌꯥꯁꯦ ꯍꯥꯏꯅꯤꯉꯥꯏ ꯂꯩꯇꯅ ꯊꯥꯒꯠꯂꯤ ꯁꯣꯁꯦꯜ ꯃꯦꯗꯤꯌꯥꯒꯤ ꯃꯇꯦꯡꯅ ꯑꯩꯈꯣꯏꯕꯨ ꯋꯥꯈꯟ ꯄꯨꯛꯅꯤꯡ ꯄꯣꯊꯥꯍꯟꯕꯁꯦ ꯑꯁꯨꯛꯀꯤ ꯃꯇꯤ ꯊꯥꯒꯠꯂꯦ ꯑꯗꯨꯛꯀꯤ ꯃꯇꯤꯛ ꯅꯨꯡꯉꯥꯏꯖꯩ